ꯃꯍꯩꯔꯣꯏꯁꯤꯡꯅ ꯁꯥꯇ꯭ꯔꯁꯤꯡꯅ ꯐꯪꯕ ꯁ꯭ꯀꯣꯂꯔꯁꯤꯞ ꯃꯌꯥꯝ ꯑꯃ ꯂꯩ ꯈꯨꯗꯝ ꯑꯣꯏꯅ ꯍꯥꯏꯔꯕꯗ ꯃꯥꯏꯅꯣꯔꯤꯇꯤ ꯁ꯭ꯀꯣꯂꯔꯁꯤꯞ ꯃꯅꯤꯄꯨꯔꯒꯤꯁꯨ ꯃꯥꯏꯅꯣꯔꯤꯇꯤ ꯃꯌꯥꯝ ꯑꯃ ꯂꯩ ꯁ꯭ꯀꯣꯂꯔꯁꯤꯞ ꯃꯌꯥꯝ ꯑꯃ ꯐꯪꯏ ꯁꯦꯗꯨꯜ ꯀꯥꯁ ꯑꯣ ꯕꯤ ꯁꯤ ꯁꯦꯗꯨꯜ ꯇ꯭ꯔꯥꯏꯕ ꯑꯁꯤꯅ ꯆꯤꯡꯕꯁꯤ ꯁ꯭ꯀꯣꯂꯔꯁꯤꯞ ꯐꯪꯏ ꯃꯁꯤꯗ ꯅꯠꯇꯅ ꯌꯨꯅꯤꯕꯔꯁꯤꯇꯤ ꯒ꯭ꯔꯥꯟ ꯀꯝꯃꯤꯁꯟꯅ ꯄꯤꯕ ꯌꯨ ꯖꯤ ꯁꯤꯒꯤ ꯁ꯭ꯀꯣꯂꯔꯁꯤꯞ ꯍꯥꯏꯕ ꯑꯃꯁꯨ ꯂꯩ ꯃꯁꯤ ꯇꯨꯌꯦꯞ ꯂꯣꯏꯔꯕ ꯃꯇꯝꯗ ꯐꯪꯏ ꯃꯥꯛ ꯋꯥꯡꯕ ꯃꯍꯩꯔꯣꯏꯁꯤꯡ ꯈꯜꯂꯒ ꯁ꯭ꯀꯣꯂꯔꯁꯤꯞ ꯑꯁꯤ ꯄꯤ ꯅꯨꯄꯤꯁꯤꯡꯒꯤꯁꯨ ꯁ꯭ꯀꯤꯝ ꯃꯌꯥꯝ ꯑꯃ ꯂꯩ ꯏꯟꯗꯤꯌꯥꯒꯤ ꯑꯣꯏꯅ ꯆꯍꯤ ꯇꯔꯥꯅꯤꯄꯥꯜꯒꯤ ꯃꯈꯥꯗ ꯂꯩꯕ ꯅꯨꯄꯤꯁꯤꯡꯕꯨ ꯂꯦꯝꯅ ꯃꯍꯩ ꯇꯝꯍꯟꯒꯗꯕꯅꯤ ꯍꯥꯏꯕ ꯁ꯭ꯀꯤꯝ ꯑꯃꯁꯨ ꯂꯩ